ꯍꯂꯣ ꯃꯥꯅꯦ ꯃꯥꯅꯦ ꯀꯔꯤ ꯑꯥ ꯃꯦꯅꯦꯖꯔ ꯑꯣꯏꯗꯣꯏꯅꯦ ꯀꯔꯤ ꯄꯥꯝꯕꯤꯒꯦ

ꯑꯥ ꯂꯩꯌꯦ ꯂꯩꯌꯦ ꯀꯔꯝ ꯀꯔꯝꯕ ꯃꯈꯟ ꯄꯥꯝꯃꯤꯅꯣ ꯃꯈꯟꯗꯣ ꯌꯥꯝ ꯁꯨꯅ ꯂꯩꯔꯦ ꯍꯥꯏ ꯇꯥꯔꯦ ꯌꯨꯡꯈꯠꯄꯤ ꯑꯋꯥꯡꯕꯤ ꯑꯇꯨꯝꯕꯤ ꯂꯣꯏ ꯁꯨꯔꯦ ꯍꯥꯏ ꯇꯥꯔꯦ ꯑꯗꯣꯝꯅ ꯑꯦꯅꯤ ꯑꯄꯥꯝꯕ ꯑꯃ ꯑꯄꯥꯝꯕ ꯑꯃ ꯐꯪꯕꯤꯒꯅꯤ ꯒ꯭ꯌꯥꯔ ꯌꯥꯎꯕꯤꯁꯨ ꯐꯪꯅꯤ ꯌꯥꯎꯗꯕꯁꯨ ꯐꯪꯅꯤ ꯐꯪꯅꯤ ꯍꯥꯏ ꯇꯥꯔꯦ ꯑꯥ ꯑꯥ ꯁꯔꯚꯤꯁꯀꯤ ꯃꯇꯥꯡꯗ ꯂꯩꯒꯅꯤ ꯌꯥꯗ꯭ꯔꯒꯗꯤ ꯑꯗꯨꯝ ꯑꯩꯈꯣꯏꯅ ꯑꯗꯨꯝ ꯁꯦꯝꯖꯒꯅꯤ ꯑꯗꯣꯝꯅ ꯑꯣꯖꯥ ꯍꯣꯏꯅ ꯑꯗꯨꯝ ꯍꯥꯏꯗꯤ ꯁꯥꯏꯀꯟꯗ ꯌꯥꯔꯛꯇ꯭ꯔꯒꯁꯨ ꯑꯩꯈꯣꯏꯅ ꯑꯗꯨꯝ ꯁꯦꯝꯖꯒꯅꯦꯕ ꯑꯗꯣ ꯃꯃꯟ ꯑꯩꯈꯣꯏ ꯁꯥꯔꯚꯤꯁꯁꯦ ꯅꯣꯏ ꯄꯣꯔꯛꯑꯒ ꯁꯦꯝꯅꯤ ꯑꯩꯈꯣꯏꯗ ꯑꯗ ꯂꯥꯛꯑꯒ ꯁꯦꯝꯗꯧꯗꯤ ꯅꯠꯇꯦꯕ ꯅꯣꯏꯅ ꯃꯐꯝꯁꯤꯗ ꯄꯣꯔꯛꯑꯀꯥꯟꯗ ꯑꯩꯈꯣꯏꯅ ꯁꯦꯝꯗꯧꯅꯦꯕ ꯑꯧ ꯁꯦꯠ ꯑꯣꯏꯅ ꯆꯪꯈꯠꯂꯀꯥꯟꯗ ꯄꯤꯔꯛꯀꯗꯝꯅꯦ ꯃꯥꯏꯗꯣ ꯃꯗꯨ ꯃꯥꯒꯤ ꯄꯥꯔꯠ ꯄꯥꯔꯠ ꯑꯣꯏꯅ ꯂꯥꯛꯄꯅꯤꯅꯀꯣ ꯑꯗꯣ ꯈꯨꯗꯛꯇ ꯑꯩꯈꯣꯏꯅ ꯆꯟꯈꯠꯄꯗꯤ ꯌꯥꯗꯦꯕ ꯍꯥꯏꯗꯤ ꯃꯣꯏ ꯇꯦꯛꯅꯤꯛ ꯇꯦꯛꯅꯤꯁꯤꯌꯟ ꯀꯥꯡꯕꯨ ꯌꯥꯗ꯭ꯔꯗꯤ ꯌꯥꯗꯕ ꯍꯥꯏ ꯇꯥꯔꯦ ꯃꯣꯏꯅ ꯑꯃꯨꯛ ꯆꯟꯈꯠꯇꯧꯅꯦꯕ ꯑꯩꯈꯣꯏꯅ ꯆꯟꯈꯠꯄꯗꯤ ꯌꯥꯔꯣꯏꯕ ꯑꯗꯣ ꯑꯣꯖꯥ ꯍꯣꯏ ꯂꯥꯛꯑꯀꯥꯟꯗ ꯑꯗꯨꯝ ꯑꯣꯖꯥ ꯍꯣꯏꯅ ꯑꯗꯨꯝ ꯌꯦꯡꯉꯁꯨ ꯑꯗꯨꯝ ꯈꯪꯒꯅꯤꯕ ꯑꯣ ꯄꯤꯕꯤꯔꯒꯦ ꯑꯗꯣ ꯃꯅꯥ ꯃꯊꯨꯝꯗꯤ ꯈꯔ ꯄꯥꯏꯔꯛꯇ ꯌꯥꯔꯣꯏꯌꯦ ꯑꯣ ꯑꯥ ꯑꯣ ꯐꯔꯦ ꯐꯔꯦ ꯑꯥ